ꯍꯜꯂꯣ ꯁꯤ ꯑꯕꯦꯝꯃ ꯑꯣꯏꯕꯤꯔꯕ꯭ꯔꯣ ꯑꯣ ꯑꯩ ꯉꯔꯥꯡ ꯁꯣꯝꯅ ꯐꯣꯟ ꯇꯧꯔꯛꯑꯒ ꯑꯩꯈꯣꯏꯒꯤ ꯏꯃꯣꯏꯅꯨꯒꯤ ꯏꯁꯇꯣꯜꯗ ꯑꯩꯈꯣꯏꯒꯤ ꯆꯥꯔ ꯃꯈꯜ ꯃꯈꯜ ꯀꯔꯤ ꯀꯔꯤ ꯃꯍꯤ ꯃꯅꯥꯏ ꯂꯩꯒꯦꯅ ꯍꯪꯕꯤꯔꯛꯑꯝꯕꯗꯣ ꯑꯗꯨꯗꯨꯒꯤ ꯐꯣꯟ ꯇꯧꯖꯔꯛꯑꯝꯕꯅꯦꯕ ꯑꯗꯨ ꯀꯔꯤ ꯆꯥꯔ ꯂꯧꯒꯦ ꯍꯥꯏꯕꯅꯣ ꯑꯩꯈꯣꯏꯒꯤꯁꯦ ꯆꯥꯔꯗꯤ ꯃꯈꯜ ꯃꯌꯥꯝ ꯑꯃ ꯂꯩꯌꯦꯕꯀꯣ ꯑꯗꯒꯤ ꯀꯣꯐꯤꯗꯁꯨ ꯂꯩ ꯃꯍꯤ ꯃꯅꯥꯏꯁꯦ ꯑꯁꯥꯕ ꯑꯌꯤꯡꯕ ꯂꯣꯏꯅꯃꯛ ꯁꯨꯅꯃꯛ ꯂꯣꯏꯅꯃꯛ ꯑꯗꯣ ꯀꯔꯝꯕ ꯄꯥꯝꯕꯤꯗꯣꯏꯅꯣ ꯑꯝꯇꯪ ꯂꯥꯁ ꯑꯣꯏꯅ ꯑꯝꯇꯪꯒ ꯍꯪꯖꯍꯧꯒꯦꯅ ꯑꯩꯁꯦ ꯀꯣꯜ ꯇꯧꯖꯔꯛꯄꯅꯦ ꯑꯝꯇ ꯍꯥꯏꯕꯤꯔꯛꯑꯣꯅꯦ

ꯌꯥꯅꯤ ꯌꯥꯅꯤ ꯁꯨꯒꯔ ꯐ꯭ꯔꯤꯁꯨ ꯂꯩꯖꯩ ꯑꯩꯈꯣꯏꯒꯤ ꯁꯨꯒꯔ ꯐ꯭ꯔꯤꯁꯤꯅ ꯀꯌꯥ ꯑꯣꯏꯒꯗꯧꯕꯅꯣ ꯀꯃꯥꯏꯅ ꯇꯧꯕꯅꯣ

ꯑꯗꯨ ꯎꯝ

ꯑꯗꯣ ꯀꯣꯐꯤꯁꯦ ꯕ꯭ꯂꯦꯛ ꯀꯣꯐꯤ ꯑꯩꯈꯣꯏꯒꯤ ꯁꯪꯒꯣꯝ ꯌꯥꯎꯗꯕꯤꯗꯣ ꯑꯣꯏꯗꯧꯔꯤꯕ꯭ꯔꯥ ꯅꯠꯇ꯭ꯔꯒꯅ ꯁꯪꯒꯣꯝ ꯌꯥꯎꯕꯤꯗ ꯑꯣꯏꯒꯗꯧꯔꯤꯕ꯭ꯔꯥ ꯀꯃꯥꯏꯅ ꯇꯧꯕꯅꯣ ꯑꯗꯣ ꯑꯩꯈꯣꯏꯒꯤꯁꯦ ꯁꯨꯃꯥꯏꯅ ꯇꯧꯋꯦꯕꯀꯣ ꯀꯣꯐꯤ ꯆꯨꯝꯅꯒꯤ ꯀꯣꯐꯤ ꯁꯤꯕꯨꯗꯤ ꯑꯣꯏꯔꯕ ꯀꯣꯐꯤꯒꯤ ꯃꯍꯥꯎ ꯁꯤꯁꯤꯕꯨꯗꯤ ꯑꯣꯏꯕꯀꯣ ꯑꯗꯨ ꯈꯛꯇꯪ ꯅꯠꯇꯕꯤꯗ ꯀꯣꯐꯤꯒꯤ ꯃꯍꯥꯎꯁꯤꯗꯪ ꯅꯠꯇꯕꯤꯗꯅꯦ ꯀꯣꯐꯤꯒꯤꯗ ꯚꯅꯤꯜꯂꯥ ꯑꯩꯈꯣꯏꯒꯤ ꯑꯥꯏꯁ ꯀ꯭ꯔꯤꯝꯗ ꯐ꯭ꯂꯦꯚꯔ ꯃꯈꯜ ꯃꯈꯜ ꯃꯌꯥꯝ ꯂꯥꯛꯄꯗꯣ ꯑꯗꯨꯃꯥꯏꯅ ꯇꯧꯗꯅ ꯀꯣꯐꯤꯁꯤꯗꯁꯨ ꯚꯅꯤꯜꯂꯥ ꯍꯥꯏꯕꯅꯦ ꯑꯗꯒꯤ ꯍꯦꯖꯜꯅꯠ ꯕꯠꯇꯔ ꯏꯁꯀꯣꯁ ꯂꯥꯇꯦꯒꯥꯏꯅ ꯃꯈꯜ ꯃꯌꯥꯝ ꯑꯃ ꯂꯩꯌꯦꯕꯀꯣ ꯑꯉꯥꯡꯁꯤꯡ ꯌꯥꯎꯔꯒꯗꯤ ꯃꯣꯏꯅꯗꯤ ꯍꯦꯟꯅꯁꯨ ꯄꯥꯝꯕ ꯑꯍꯟ ꯑꯩꯈꯣꯏꯗꯁꯨ ꯍꯥꯎꯕꯗꯤ ꯍꯦꯟꯕ ꯕꯠꯇꯔ ꯏꯁꯀꯣꯁꯀꯁꯦ ꯌꯥꯝꯅ ꯍꯥꯎꯋꯦꯕ ꯑꯗꯣ ꯁꯤꯒꯨꯝꯕ ꯃꯈꯜ ꯃꯈꯜꯁꯤꯁꯨ ꯇ꯭ꯔꯥꯏ ꯇꯧꯖꯔꯛꯑꯣꯔꯥ ꯀꯃꯥꯏꯅ ꯇꯧꯋꯣꯒꯦ ꯑꯧ ꯑꯗꯨ ꯑꯣꯏꯇꯥꯔꯒꯗꯤ ꯁꯣꯝꯒꯤ ꯀꯣꯐꯤ ꯇꯔꯨꯛ ꯇꯔꯦꯠ ꯂꯧꯕꯁꯦ ꯑꯩꯈꯣꯏ ꯃꯈꯜ ꯃꯈꯜ ꯕꯠꯇꯔ ꯏꯁꯀꯣꯁꯁꯦ ꯑꯅꯤꯃ ꯑꯗꯒꯤꯗꯤ ꯂꯥꯇꯦꯁꯦ ꯑꯅꯤꯃ ꯍꯦꯖꯜꯅꯠ ꯑꯅꯤꯃ ꯚꯅꯤꯜꯂꯥꯗꯣ ꯑꯅꯤꯃꯒ ꯑꯗꯨꯃꯥꯏꯅ ꯍꯥꯞꯆꯔꯛꯑꯒꯦꯀꯣ ꯑꯍꯨꯝ ꯑꯃꯅ ꯁꯨꯒꯔ ꯐ꯭ꯔꯤ ꯑꯣꯏꯖꯔꯛꯑꯒꯦ ꯑꯗꯣ ꯑꯁꯥꯕꯗ ꯉꯥꯛꯇꯅꯤꯀꯣ ꯂꯧꯕꯤꯗꯣꯏꯁꯦ ꯑꯣ ꯑꯗꯣ ꯍꯧꯖꯤꯛ ꯁꯨꯝ ꯊꯤꯟꯖꯔꯛꯑꯣ ꯍꯥꯏꯕ꯭ꯔꯥ ꯃꯐꯝꯗꯨꯗ ꯄꯨꯡ ꯀꯌꯥꯕꯣꯛ ꯃꯅꯨꯡꯗ ꯌꯧꯕ ꯌꯥꯒꯦ ꯑꯣ ꯀꯥꯡꯄꯣꯛꯄꯤ ꯕꯖꯥꯔ ꯀꯥꯏꯋꯥꯏꯗ ꯑꯣꯏꯕꯤꯔꯕꯅꯣ ꯑꯣ ꯍꯣꯏ ꯑꯗꯨ ꯑꯣꯏꯇꯥꯔꯒꯗꯤ ꯀꯥꯡꯄꯣꯛꯄꯤꯒꯤ ꯂꯥꯏꯕꯨꯡꯗꯣ ꯌꯧꯔꯛꯄꯗ ꯑꯩꯈꯣꯏꯒꯤ ꯊꯤꯟꯕ ꯆꯠꯀꯗꯧꯕ ꯃꯤꯗꯨꯗ ꯁꯣꯝꯒꯤ ꯐꯣꯟ ꯅꯝꯕꯔꯁꯦ ꯄꯤꯖꯔꯒꯦꯕꯀꯣ ꯑꯗꯨꯗꯨꯒ ꯑꯗꯨꯝ ꯑꯗꯨ ꯍꯦꯛ ꯌꯧꯕꯒ ꯃꯥ ꯐꯣꯟ ꯇꯧꯔꯒ ꯍꯪꯖꯔꯛꯆꯔꯅꯤ ꯑꯗꯣ ꯀꯣꯐꯤ ꯈꯇꯪ ꯂꯧꯒꯗꯕ꯭ꯔꯥ ꯅꯈꯣꯏꯁꯦ ꯑꯆꯥꯄꯣꯠ ꯑꯇꯣꯞꯄ ꯑꯆꯥꯄꯣꯠ ꯀꯣꯐꯤꯒ ꯆꯥꯕ ꯌꯥꯕ ꯍꯦꯚꯤ ꯃꯛꯇꯤ ꯌꯥꯎꯖꯗ꯭ꯔꯦ ꯑꯩꯈꯣꯏꯒꯤ ꯀꯨꯀꯤꯁꯀꯨꯝꯕ ꯑꯗꯒꯤ ꯕꯤꯁꯀꯤꯠꯇ ꯑꯩꯈꯣꯏꯒꯤ ꯌꯨꯝꯗ ꯁꯦꯝꯖꯕ ꯍꯥꯏꯇꯥꯔꯦ ꯑꯗꯨ ꯃꯈꯜ ꯈꯔꯗꯤ ꯂꯩꯒꯅꯦꯕꯀꯣ ꯑꯗꯣ ꯈꯔ ꯁꯨꯝ ꯍꯥꯞꯆꯤꯟꯖꯔꯛꯑꯣꯔꯥ ꯀꯃꯥꯏꯅ ꯇꯧꯁꯤꯒꯦ ꯑꯣ ꯑꯗꯨ ꯑꯣꯏꯇꯥꯔꯒꯗꯤ ꯑꯩꯈꯣꯏꯒꯤ ꯄꯤꯁꯇ ꯄꯤꯁ ꯑꯃꯃꯝꯗ ꯂꯨꯄꯥ ꯃꯉꯥ ꯃꯉꯥꯒꯤ ꯆꯥꯡꯗ ꯂꯥꯛꯀꯅꯦꯕꯀꯣ ꯌꯥꯝꯅꯗꯤ ꯆꯥꯎꯕ ꯑꯣꯏꯗꯕ ꯑꯗꯨꯒ ꯃꯈꯜ ꯃꯈꯜ ꯑꯩꯈꯣꯏꯒꯤ ꯅꯠꯁ ꯃꯌꯥꯝ ꯑꯃꯅ ꯁꯦꯝꯕ ꯃꯔꯨ ꯃꯔꯥꯡ ꯃꯔꯨ ꯍꯥꯏꯇꯥꯔꯦꯅꯦ ꯀꯥꯖꯨ ꯑꯗꯒꯤꯗꯤ ꯗ꯭ꯔꯥꯏ ꯐ꯭ꯔꯨꯏꯠꯁ ꯃꯌꯥꯝ ꯑꯃꯅ ꯍꯥꯞꯄꯒ ꯁꯦꯝꯕ ꯂꯩꯔꯦ ꯑꯗꯒꯤꯗꯤ ꯑꯩꯈꯣꯏꯒꯤ ꯃꯅꯥ ꯃꯁꯤꯡ ꯌꯥꯎꯕ ꯑꯩꯈꯣꯏꯒꯤ ꯄꯤꯅꯠꯁꯀꯨꯝꯕꯒꯤꯅ ꯁꯦꯝꯕ ꯂꯩꯔꯦ ꯑꯗꯣ ꯑꯌꯥꯝꯕꯅ ꯃꯣꯏꯗꯥꯁꯤ ꯐ꯭ꯔꯤ ꯐ꯭ꯔꯤ ꯑꯣꯏꯒꯅꯤ ꯍꯛꯆꯥꯡꯗ ꯐꯕ ꯍꯛꯆꯥꯡ ꯆꯥꯕꯗ ꯁꯣꯛꯑꯣꯏꯗꯧꯕ ꯉꯥꯛꯇ ꯑꯣꯏꯅ ꯇꯧꯋꯦ ꯑꯗꯒꯤꯗꯤ ꯁꯨꯒꯔ ꯌꯥꯎꯅ ꯁꯤꯖꯤꯟꯅꯕꯁꯨ ꯌꯥꯎꯋꯦ ꯑꯗꯨꯒ ꯁꯨꯒꯔ ꯌꯥꯎꯗꯕꯤꯗ ꯇꯣꯉꯥꯟꯅ ꯉꯁꯥꯏꯒꯤ ꯁꯣꯝꯅ ꯁꯨꯒꯔ ꯐ꯭ꯔꯤꯒꯤ ꯀꯣꯐꯤ ꯄꯤꯒꯤꯕ ꯃꯤꯗꯣ ꯁꯣꯏꯗꯅ ꯑꯅꯥꯕ ꯗꯥꯏꯕꯦꯇꯤꯁ ꯂꯩꯕ ꯌꯥꯎꯔꯝꯒꯅꯤ ꯑꯩꯅ ꯈꯜꯂꯦ ꯑꯥ ꯑꯗꯨ ꯑꯣꯏꯇꯥꯔꯒꯗꯤ ꯃꯣꯏꯅ ꯆꯥꯕꯗ ꯀꯥꯏꯔꯣꯏꯗꯧꯕ ꯄꯤꯌꯣꯔ ꯍꯟꯗ꯭ꯔꯦꯗ ꯄꯔꯁꯦꯟ ꯅꯦꯆꯔꯦꯜ ꯐ꯭ꯔꯨꯏꯠ ꯑꯊꯨꯝꯕꯅ ꯁꯦꯝꯕꯀꯣ ꯑꯩꯈꯣꯏꯒꯤ ꯈꯖꯨꯔꯒꯨꯝꯕ ꯒꯦꯒꯔꯤꯒꯨꯝꯕ ꯈꯖꯨꯔꯒꯨꯝꯕꯁꯤꯅ ꯇꯧꯔꯒ ꯑꯩꯈꯣꯏꯒꯤ ꯎꯍꯩ ꯋꯥꯍꯩ ꯑꯊꯨꯝꯕꯁꯦ ꯁꯤ ꯑꯣꯏꯅ ꯊꯨꯝꯍꯜꯂꯦꯗꯅ ꯆꯤꯅꯤ ꯁꯨꯡꯍꯥꯞ ꯍꯥꯞꯇꯕꯤꯗ ꯑꯗꯨꯗꯨꯒ ꯑꯣꯏꯅ ꯕꯤꯁꯀꯤꯠꯇꯣ ꯑꯗꯨꯝ ꯂꯣꯏꯅ ꯁꯦꯝꯕꯁꯨ ꯂꯩꯌꯦꯕꯀꯣ ꯑꯥ ꯑꯗꯨ ꯑꯣꯏꯅ ꯑꯗꯨ ꯈꯤꯇꯪ ꯍꯥꯞꯄꯛꯑꯣꯔꯥ

ꯁꯨꯒꯔ ꯐ꯭ꯔꯤꯗꯨꯅꯅꯦ ꯂꯨꯄꯥ ꯇꯔꯥ ꯇꯔꯥ ꯄꯤꯌꯦꯕꯀꯣ ꯑꯃꯃꯝꯗ ꯑꯗꯨ ꯑꯣꯏꯇꯥꯔꯒꯗꯤ ꯁꯨꯒꯔ ꯐ꯭ꯔꯤꯒꯤꯁꯦ ꯇꯔꯥꯃꯨꯛ ꯍꯥꯞꯄꯛꯑꯣꯔꯥ ꯑꯣ ꯑꯗꯨꯒ ꯁꯨꯒꯔ ꯐ꯭ꯔꯤ ꯅꯠꯇꯕꯁꯤꯅ ꯀꯌꯥꯝ ꯍꯥꯞꯄꯛꯑꯣ ꯍꯥꯏꯗꯣꯏꯅꯣ ꯑꯥ ꯄꯤꯁ ꯀꯨꯟꯃꯨꯛ ꯍꯥꯞꯄꯛꯑꯣꯔꯥ ꯑꯗꯨꯇꯥꯔꯗꯤ

ꯀꯣꯐꯤꯗꯨꯗꯤ ꯑꯃꯃꯝꯗ ꯂꯨꯄꯥ ꯀꯨꯟ ꯀꯨꯟ ꯈꯇꯪꯅꯦꯕꯀꯣ ꯂꯨꯄꯥ ꯀꯨꯟꯗꯣ ꯁꯨꯒꯔ ꯐ꯭ꯔꯤꯗꯨꯅ ꯀꯨꯟꯊ꯭ꯔꯥꯅꯦꯕ ꯄꯦꯃꯦꯟꯗꯣ ꯌꯥꯏꯌꯦ ꯑꯣꯟꯂꯥꯏꯟꯗꯁꯨ ꯑꯗꯨꯝ ꯇꯧꯕ ꯌꯥꯏꯕꯀꯣ ꯑꯗꯣ ꯅꯠꯇ꯭ꯔꯒ ꯑꯩꯈꯣꯏꯒꯤ ꯊꯤꯟꯕ ꯂꯥꯛꯄ ꯃꯤꯗꯨꯗ ꯁꯨꯝ ꯄꯤꯕꯤꯔꯛꯑꯁꯨ ꯌꯥꯏ ꯀꯔꯝꯕꯗ ꯑꯣꯏꯅ ꯇꯧꯕꯤꯗꯣꯏꯅꯣ ꯑꯣ ꯀꯦꯁ ꯑꯣꯏꯅ ꯌꯥꯏꯌꯦ ꯍꯣꯏ ꯍꯣꯏ ꯑꯗꯨ ꯑꯣꯏꯇꯥꯔꯒꯗꯤ ꯑꯩ ꯑꯃꯨꯛ ꯌꯦꯡꯖꯔꯒꯦꯀꯣ